ꯑꯩꯈꯣꯏ ꯃꯅꯤꯄꯨꯔꯗ ꯕꯟ ꯕ꯭ꯂꯣꯀꯦꯠ ꯌꯥꯝ ꯇꯣꯏꯅ ꯇꯧꯔꯒꯗꯤ ꯑꯩꯈꯣꯏꯒꯤ ꯁ꯭ꯀꯨꯜ ꯂꯥꯏꯔꯤꯛ ꯇꯝꯕ ꯃꯇꯝꯗ ꯁ꯭ꯀꯨꯜ ꯀꯥꯕ ꯃꯇꯝꯗ ꯌꯥꯝꯅ ꯈꯨꯗꯣꯡꯆꯥꯗꯕ ꯑꯃ ꯑꯣꯏꯍꯜꯂꯤ ꯃꯔꯝ ꯑꯗꯨꯅ ꯕꯟ ꯕ꯭ꯂꯣꯀꯦꯠ ꯇꯧꯕ ꯍꯥꯏꯕꯁꯤ ꯌꯥꯝꯅ ꯐꯠꯇꯕ ꯑꯃꯁꯨꯡ ꯁꯥꯇ꯭ꯔꯁꯤꯡꯗ ꯌꯥꯝꯅ ꯑꯋꯥ ꯆꯩꯊꯦꯡ ꯄꯤꯕ ꯂꯥꯏꯔꯤꯛ ꯂꯥꯏꯔꯤꯛ ꯇꯝꯕ ꯃꯇꯝꯗ ꯁꯥꯇ꯭ꯔꯁꯤꯡꯗ ꯁ꯭ꯀꯨꯜ ꯁꯨꯇꯤ ꯅꯣꯡꯃꯈꯛ ꯑꯣꯏꯕ ꯃꯇꯝꯗ ꯑꯩꯈꯣꯏꯅ ꯁ꯭ꯀꯨꯜ ꯆꯠꯅꯤꯡꯗꯕ ꯑꯃꯁꯨꯡ ꯂꯥꯏꯔꯤꯛ ꯄꯥꯅꯤꯡꯗꯕ ꯌꯥꯝ ꯄꯣꯛꯀꯜꯂꯤ ꯁꯥꯟꯅꯅꯤꯡꯕ ꯑꯣꯏꯍꯜꯂꯤ ꯑꯗꯨꯅ ꯕꯟ ꯕ꯭ꯂꯣꯀꯦꯠ ꯇꯧꯕ ꯍꯥꯏꯕꯁꯤ ꯌꯥꯝꯅ ꯐꯠꯇꯕ ꯑꯃꯁꯨꯡ ꯌꯥꯝꯅ ꯁ꯭ꯀꯨꯜ ꯁꯥꯇ꯭ꯔꯁꯤꯡꯗ ꯑꯃꯁꯨꯡ ꯀꯣꯂꯦꯖ ꯂꯥꯏꯞꯇ ꯌꯥꯝꯅ ꯈꯨꯗꯣꯡꯊꯤꯕ ꯑꯃ ꯑꯣꯏ ꯃꯔꯝ ꯑꯗꯨꯅ ꯕꯟ ꯕ꯭ꯂꯣꯀꯦꯠ ꯍꯥꯏꯕꯁꯤꯅ ꯑꯩꯈꯣꯏꯒꯤ ꯁꯥꯇ꯭ꯔꯁꯤꯡꯗ ꯌꯥꯝꯅ ꯅꯨꯡꯉꯥꯏꯇꯕ ꯌꯥꯝꯅ ꯑꯩꯈꯣꯏꯗ ꯁꯣꯏꯍꯟꯕ ꯑꯃꯁꯨꯡ ꯂꯥꯏꯔꯤꯛ ꯇꯝꯍꯟꯅꯤꯡꯗꯕ ꯂꯥꯏꯔꯤꯛ ꯁ꯭ꯀꯨꯜ ꯀꯥꯅꯤꯡꯗꯕ ꯁꯨꯇꯤ ꯌꯥꯝ ꯇꯣꯏꯔꯒꯗꯤ ꯂꯥꯏꯔꯤꯛ ꯁ꯭ꯀꯨꯜ ꯀꯥꯅꯤꯡꯗꯕ ꯑꯃꯁꯨꯡ ꯀꯣꯂꯦꯖ ꯆꯠꯅꯤꯡꯗꯕ ꯌꯥꯝ ꯄꯣꯛꯍꯜꯂꯤ ꯑꯗꯨꯒ ꯑꯩꯈꯣꯏ ꯂꯥꯏꯔꯤꯛ ꯄꯥꯕ ꯃꯇꯝꯗꯁꯨ ꯁꯨꯇꯤ ꯑꯣꯏꯔꯒꯗꯤ ꯌꯥꯝꯅ ꯅꯨꯡꯉꯥꯏꯇꯕ ꯑꯃꯁꯨꯡ ꯄꯣꯛꯍꯜꯂꯤ ꯕꯟ ꯕ꯭ꯂꯣꯀꯦꯠ ꯍꯥꯏꯕꯁꯤꯅ ꯂꯥꯏꯔꯤꯛ ꯇꯝꯕꯈꯛꯇ ꯅꯠꯇꯅ ꯑꯩꯈꯣꯏꯅ ꯇ꯭ꯌꯨꯁꯟ ꯆꯠꯄ ꯃꯇꯝꯗꯁꯨ ꯌꯥꯝꯅ ꯈꯨꯗꯣꯡꯆꯥꯗꯕ ꯑꯃꯁꯨꯡ ꯊꯕꯛ ꯑꯃ ꯇꯧ ꯃꯇꯝꯗꯁꯨ ꯈꯨꯗꯣꯡꯆꯥꯗꯕ ꯌꯥꯝ ꯑꯣꯏꯍꯜꯂꯤ ꯑꯗꯨꯅ ꯕꯟ ꯕ꯭ꯂꯣꯀꯦꯠ ꯍꯥꯏꯕꯁꯤꯅ ꯁꯥꯇ꯭ꯔꯁꯤꯡꯕꯨ ꯌꯥꯝꯅ ꯑꯋꯥꯕ ꯆꯩꯊꯦꯡ ꯄꯤꯌꯦ ꯑꯗꯨꯒ ꯑꯩꯈꯣꯏꯅ ꯁꯨꯇꯤꯁꯦ ꯅꯨꯡꯇꯤꯒꯤ ꯄꯤꯕ ꯃꯇꯝꯁꯤꯗ ꯑꯩꯈꯣꯏ ꯑꯉꯥꯡ ꯑꯣꯏꯕ ꯁ꯭ꯀꯨꯜ ꯂꯥꯏꯞꯀ ꯑꯣꯏꯒꯦꯔꯥ ꯀꯣꯂꯦꯖꯇ ꯑꯣꯏꯒꯦꯔꯥ ꯑꯩꯈꯣꯏꯅ ꯁ꯭ꯀꯨꯜꯁꯤ ꯁꯨꯇꯤ ꯌꯥꯝ ꯑꯣꯏꯔꯒꯗꯤ ꯑꯩꯈꯣꯏꯒꯤ ꯏꯁꯥꯗ ꯂꯥꯏꯔꯤꯛ ꯍꯩꯅꯤꯡꯗꯕ ꯂꯥꯏꯔꯤꯛ ꯄꯥꯅꯤꯡꯗꯕ ꯑꯃꯁꯨꯡ ꯁ꯭ꯀꯨꯜ ꯆꯠꯅꯤꯡꯗꯕ ꯀꯣꯂꯦꯖ ꯆꯠꯅꯤꯡꯗꯕ ꯌꯥꯝꯅ ꯄꯣꯛꯍꯜꯂꯤ ꯃꯔꯝ ꯑꯗꯨꯅ ꯕꯟ ꯕ꯭ꯂꯣꯀꯦꯠ ꯑꯣꯏꯕꯁꯤꯅ ꯑꯣꯏꯕꯁꯤ ꯌꯥꯝꯅ ꯑꯋꯥꯕ ꯑꯃꯅꯤ ꯑꯩꯈꯣꯏꯅ ꯊꯕꯛ ꯑꯃ ꯆꯠꯄ ꯃꯇꯝꯗꯁꯨ ꯕꯟ ꯕ꯭ꯂꯣꯀꯦꯠ ꯑꯣꯏꯔꯒꯗꯤ ꯆꯠꯄ ꯌꯥꯗꯦ ꯊꯕꯛ ꯑꯔꯨꯕ ꯑꯣꯏꯔꯒꯁꯨ ꯕꯟ ꯕ꯭ꯂꯣꯀꯦꯠ ꯇꯧꯔꯗꯤ ꯌꯥꯝꯅ ꯑꯋꯥꯕ ꯑꯃ ꯑꯣꯏ